ꯑꯩꯈꯣꯏꯒꯤ ꯈꯨꯡꯒꯪꯗ ꯑꯩꯈꯣꯏꯒꯤ ꯌꯨꯝ ꯃꯅꯥꯛ ꯅꯛꯄꯗ ꯗꯨꯀꯥꯟ ꯃꯔꯤ ꯂꯩ ꯆꯦꯡ ꯍꯋꯥꯏ ꯌꯣꯟꯕ ꯗꯨꯀꯥꯟ ꯑꯅꯤ ꯌꯥꯎꯋꯤ ꯂꯣꯈꯣꯟꯒꯤ ꯗꯨꯀꯥꯟꯅꯦ ꯏꯅꯥꯎ ꯌꯥꯏꯃꯒꯤ ꯗꯨꯀꯥꯟꯅꯦ ꯏꯅꯥꯎ ꯌꯥꯏꯃꯒꯤ ꯗꯨꯀꯥꯟꯗꯒꯤꯅ ꯑꯌꯥꯝꯕ ꯄꯣꯠ ꯆꯩ ꯂꯩ ꯑꯩꯈꯣꯏ ꯃꯥꯒꯤ ꯗꯨꯀꯥꯟꯗ ꯐꯪꯕꯁꯦ ꯍꯋꯥꯏ ꯊꯔꯥꯛꯀꯨꯝꯕ ꯍꯋꯥꯏ ꯃꯨꯕꯤ ꯉꯥꯔꯤ ꯑꯗꯒꯤ ꯑꯉꯥꯡꯒꯤ ꯑꯆꯥꯄꯣꯠ ꯀꯩꯀꯥ ꯂꯣꯏꯅ ꯁꯨꯅ ꯐꯪꯉꯤ ꯃꯃꯜꯗꯨꯗꯤ ꯑꯩꯈꯣꯏꯅ ꯄꯣꯠ ꯂꯩꯔ ꯃꯇꯨꯡꯗ ꯃꯃꯜꯗꯣ ꯉꯥꯡꯅꯔꯒ ꯄꯤꯕꯁꯨ ꯌꯥꯎꯋꯦ ꯑꯗꯨꯒ ꯑꯗꯨꯝ ꯁꯣꯠꯂꯒ ꯃꯇꯝ ꯈꯔ ꯂꯩꯔꯒ ꯑꯗꯨꯝ ꯁꯤꯡꯗꯣꯛꯄꯁꯨ ꯌꯥꯎꯋꯦ